ꯍꯜꯂꯣ ꯁꯣꯅꯤꯌꯥ ꯅꯠꯇ꯭ꯔꯣ ꯅꯨꯡꯉꯥꯏꯔꯤꯕꯣ ꯅꯪ ꯅꯨꯡꯉꯥꯏꯔꯤꯌꯦ ꯐꯣꯟꯒ ꯑꯝꯇ ꯇꯧꯔꯛꯈꯤꯗ꯭ꯔꯦ ꯅꯪꯗꯤ

ꯑꯩꯈꯣꯏ ꯃꯌꯥꯝ ꯄꯨꯟꯗꯕꯁꯨ ꯀꯨꯏꯔꯦ ꯑꯝꯇꯪ ꯄꯨꯟꯁꯤꯗꯅ ꯂꯥꯡꯒꯣꯜ ꯄꯤꯛ ꯂꯥꯡꯒꯣꯜ ꯄꯤꯛꯍꯥꯏꯅ ꯂꯩꯕꯗꯣ ꯑꯗꯨꯗ ꯑꯩꯈꯣꯏ ꯃꯌꯥꯝ ꯄꯨꯂꯞ ꯄꯨꯜꯂꯒ ꯆꯠꯁꯦ ꯑꯩꯗꯤ ꯂꯥꯡꯒꯣꯜ ꯄꯤꯛꯇꯨ ꯆꯠꯅꯤꯡꯉꯦ ꯑꯗꯨ ꯑꯃꯨꯛꯐꯥꯎꯁꯨ ꯆꯠꯁꯦ ꯑꯗꯨꯗ ꯑꯩꯈꯣꯏ ꯃꯌꯥꯝ ꯄꯨꯂꯞ ꯍꯧꯅꯔꯒ ꯑꯣꯏꯅ ꯆꯠꯂꯁꯦ ꯎꯝ ꯑꯗꯨꯗ ꯇꯧꯕꯅ ꯐꯔꯅꯤ ꯑꯗꯨꯗ ꯑꯣꯏꯅ ꯆꯠꯂꯁꯦ ꯒꯔꯤꯁꯦ ꯑꯩꯈꯣꯏꯒꯤ ꯑꯩꯈꯣꯏ ꯏꯌꯥꯝꯕꯒꯤ ꯒꯥꯔꯤꯗ ꯑꯣꯏꯅ ꯆꯠꯂꯁꯦ ꯑꯩꯈꯣꯏ ꯄꯨꯂꯞ ꯄꯨꯟꯂꯒ ꯌꯦꯡꯉꯁꯦ ꯆꯟꯗ꯭ꯔꯒꯅ ꯑꯃꯨꯛ ꯔꯤꯖꯔꯚ ꯇꯧꯔꯒ ꯆꯠꯄ ꯍꯥꯏꯗꯨꯅꯤ ꯎꯝ ꯑꯗꯣ ꯍꯌꯦꯡ ꯆꯠꯂꯝꯗꯥꯏꯗ ꯑꯣꯏꯅ ꯈꯅꯔꯁꯦ ꯑꯗꯨꯗꯤ ꯎꯝ ꯍꯣꯏ ꯁꯣꯏꯅꯔꯔꯣꯏꯁꯤꯀꯣ ꯑꯗꯨꯗꯤ ꯑ ꯌꯨꯝꯗ ꯂꯩꯌꯦ ꯍꯣꯏ

ꯍꯣꯏ ꯀꯣꯜ ꯑꯗꯨꯝ ꯇꯧꯔꯛꯑꯣ